ꯚꯥꯔꯠꯀꯤ ꯑꯦꯟꯇꯔꯄ꯭ꯔꯦꯅꯔꯁꯤꯡꯗ ꯍꯧꯖꯤꯛ ꯍꯧꯖꯤꯛ ꯃꯇꯦꯡ ꯄꯤꯔꯤꯕ ꯚꯥꯔꯠꯀꯤ ꯁꯔꯀꯥꯔꯗꯒꯤ ꯄꯤꯔꯤꯕꯁꯤꯡ ꯍꯥꯏꯔꯒꯗꯤ ꯍꯧꯖꯤꯛ ꯕꯤꯁꯣꯀꯔꯃ ꯍꯥꯏꯅ ꯅꯔꯦꯟꯗ꯭ꯔ ꯃꯣꯗꯤꯅ ꯏꯁꯀꯤꯝ ꯑꯃ ꯄꯨꯊꯣꯛꯈꯤ ꯃꯗꯨꯒꯤ ꯃꯇꯨꯡꯏꯟꯅ ꯑꯦꯝ ꯑꯦꯁ ꯑꯦꯝ ꯏ ꯍꯥꯏꯕꯗꯤ ꯇꯧꯔꯤꯕ ꯃꯥꯏ ꯃꯥꯒꯤ ꯁꯤꯟꯐꯝꯁꯤꯡ ꯑꯗꯨꯗ ꯍꯥꯏꯗꯤ ꯇ꯭ꯔꯦꯟꯅꯤꯡꯒꯤ ꯈꯨꯗꯣꯡꯆꯥꯕꯁꯨ ꯄꯤꯔꯦ ꯑꯗꯨꯒꯤ ꯃꯊꯛꯇ ꯂꯣꯟ ꯑꯣꯏꯅ ꯂꯨꯄꯥ ꯂꯥꯈ ꯑꯃꯗꯒꯤ ꯍꯧꯔꯒ ꯂꯨꯄꯥ ꯂꯥꯈ ꯑꯍꯨꯝꯐꯥꯎꯕꯒꯤ ꯂꯣꯟꯒꯤ ꯃꯇꯦꯡꯁꯨ ꯄꯤꯔꯤ ꯃꯔꯝ ꯑꯁꯤꯅ ꯑꯦꯄ꯭ꯂꯥꯏ ꯇꯧꯔꯕ ꯃꯇꯨꯡꯗ ꯃꯈꯣꯏꯅ ꯁꯔꯀꯥꯔꯒꯤ ꯁꯥꯏꯠꯇꯒꯤ ꯇ꯭ꯔꯦꯟꯅꯤꯡꯁꯨ ꯄꯤꯒꯅꯤ ꯑꯗꯨꯒꯤ ꯃꯇꯨꯡꯏꯟꯅ ꯃꯍꯥꯛꯅ ꯇꯧꯔꯤꯕ ꯊꯕꯛ ꯑꯗꯨꯒꯤ ꯁꯤꯟꯐꯝ ꯑꯗꯨꯗ ꯆꯥꯎꯈꯠꯅꯤꯡꯉꯥꯏꯒꯤ ꯃꯍꯥꯛꯅ ꯂꯣꯟ ꯂꯧꯔꯒ ꯑꯄꯤꯛꯄ ꯏꯟꯇꯔꯦꯁꯇ ꯑꯗꯨ ꯂꯧꯔꯒ ꯁꯤꯖꯤꯟꯅꯕꯁꯨ ꯏꯟꯗꯤꯌꯥ ꯁꯔꯀꯥꯔꯅ ꯍꯧꯖꯤꯛ ꯍꯧꯖꯤꯛ ꯇꯧꯈꯠꯅꯔꯤꯕ ꯑꯦꯟꯇꯔꯄ꯭ꯔꯦꯅꯔꯁꯤꯡꯗ ꯑꯗꯨꯒꯤ ꯀꯥꯟꯅꯕꯁꯨ ꯄꯤꯔꯤ